ꯏꯂꯚꯦꯟꯠ ꯖꯟꯋꯥꯔꯤ ꯇꯨ ꯊꯥꯎꯖꯟ ꯇꯨ ꯇ꯭ꯋꯦꯟꯇꯤ ꯊꯔꯠ ꯑꯦꯄ꯭ꯔꯤꯜ ꯇꯨ ꯊꯥꯎꯖꯟ ꯐꯣꯔ ꯇ꯭ꯋꯦꯟꯇꯤ ꯐꯤꯞ ꯗꯤꯁꯦꯝꯕꯔ ꯇꯨ ꯊꯥꯎꯖꯟ ꯑꯩꯠ ꯊꯥꯔꯇꯤ ꯑꯩꯠ ꯃꯥꯔꯁ ꯇꯨ ꯊꯥꯎꯖꯟ ꯏꯂꯚꯦꯟ ꯑꯩꯠ ꯑꯣꯒꯁ ꯇꯨ ꯊꯥꯎꯖꯟ ꯑꯩꯇꯤꯟ